ꯆꯥꯟꯗꯦꯜ ꯖꯤꯂꯥꯗ ꯃꯔꯨ ꯑꯣꯏꯕ ꯏꯟꯗꯁꯇ꯭ꯔꯤꯁꯤꯡ ꯑꯃꯁꯨꯡ ꯁꯦꯟꯂꯨꯝ ꯊꯣꯛꯅꯕꯒꯤꯗꯃꯛꯇ ꯆꯥꯟꯗꯦꯜꯒꯤ ꯃꯤꯑꯣꯏꯁꯤꯡꯅ ꯂꯧ ꯎꯏ ꯆꯤꯡꯗ ꯍꯩ ꯔꯥ ꯅꯥꯄꯤꯁꯤꯡꯕꯤ ꯊꯥꯗꯨꯅ ꯆꯥꯗꯨꯅ ꯍꯤꯡꯕꯁꯨ ꯃꯌꯥꯝ ꯂꯩ ꯃꯈꯣꯏꯅ ꯃꯌꯥꯝ ꯂꯣꯛꯑꯒꯅ ꯀꯩꯊꯦꯜꯗ ꯊꯣꯛꯂꯛꯇꯨꯅ ꯌꯣꯟꯗꯨꯅ ꯃꯌꯥꯝꯒꯤꯗꯃꯛꯇ ꯍꯣꯡꯅ ꯍꯣꯡꯅ ꯊꯥꯔꯛꯄꯁꯨ ꯌꯥꯎꯋꯤ ꯑꯗꯨꯗ ꯅꯠꯇꯅ ꯐꯧꯁꯨ ꯌꯥꯝꯅ ꯂꯣꯛꯄ ꯂꯣꯛꯑꯒꯅ ꯌꯣꯟꯕ ꯈꯣꯠꯄ ꯃꯁꯥꯒꯤ ꯁꯦꯟꯊꯨꯝ ꯊꯣꯛꯅꯕ ꯇꯧꯕꯁꯨ ꯌꯥꯎꯏ ꯑꯩꯈꯣꯏ ꯆꯥꯟꯗꯦꯜ ꯖꯤꯂꯥ ꯑꯁꯤꯗ ꯆꯦꯛ ꯆꯦꯛꯀꯤ ꯐꯦꯛꯇ꯭ꯔꯤ ꯆꯦꯛꯀꯤ ꯐꯦꯛꯇ꯭ꯔꯤ ꯊꯝꯕꯁꯨ ꯌꯥꯎꯏ ꯆꯥꯟꯗꯦꯜ ꯖꯤꯂꯥ ꯑꯁꯤꯗ ꯍꯤꯡꯅꯕꯒꯤ ꯄꯥꯝꯕꯩ ꯇꯧꯕꯁꯤꯡ ꯑꯁꯤ ꯂꯧ ꯃꯔꯥꯡꯀꯥꯏ ꯏꯁꯤꯡ ꯃꯔꯥꯡ ꯀꯥꯏ ꯂꯧ ꯂꯧꯎ ꯁꯤꯡꯎꯕꯁꯤꯡꯅ ꯂꯧꯗꯒꯤ ꯐꯧ ꯃꯁꯥꯒꯤ ꯐꯧ ꯆꯥꯗꯨꯅ ꯍꯤꯡꯕꯁꯨ ꯌꯥꯎꯏ ꯐꯧ ꯌꯥꯝ ꯂꯣꯛꯑꯒꯅ ꯌꯣꯟꯊꯣꯛꯇꯨꯅ ꯃꯁꯥꯒꯤ ꯁꯦꯟꯊꯨꯝ ꯊꯣꯛꯅꯕꯒꯤꯁꯨ ꯇꯧꯏ ꯑꯗꯨꯗ ꯅꯠꯇꯅ ꯆꯤꯡꯗ ꯍꯩ ꯅꯥꯄꯤ ꯅꯥꯄꯤ ꯑꯦꯟꯖꯥꯡ ꯊꯥꯕꯁꯤꯡꯅ ꯑꯦꯟꯖꯥꯡ ꯅꯥꯄꯤ ꯃꯣꯏ ꯏꯪꯈꯣꯜꯗꯒꯤ ꯆꯥꯔꯒ ꯍꯤꯡꯕꯁꯨ ꯌꯥꯎꯏ ꯑꯗꯨꯗ ꯅꯠꯇꯅ ꯌꯥꯝꯅ ꯂꯣꯛꯑꯒꯅ ꯀꯩꯊꯦꯜꯗ ꯊꯣꯂꯛꯇꯨꯅ ꯌꯣꯟꯕ ꯈꯣꯠꯄ ꯃꯁꯥꯒꯤ ꯄꯩꯁꯥ ꯊꯣꯛꯅꯕ ꯇꯧꯕꯁꯨ ꯌꯥꯎꯏ ꯑꯗꯨꯒ ꯎꯅ ꯄꯨꯊꯣꯛꯄ ꯎꯒꯤ ꯄ꯭ꯔꯗꯛꯁ ꯃꯌꯥꯝ ꯄꯨꯊꯣꯔꯛꯄꯁꯨ ꯌꯥꯎꯏ ꯑꯗꯨꯗ ꯅꯠꯇꯅ ꯀꯦꯛ ꯁꯥꯕ ꯀꯦꯛ ꯁꯦꯝꯕ ꯍꯣꯇꯦꯜ ꯐꯝꯕ ꯗꯨꯀꯥꯟ ꯇꯧꯕ ꯃꯌꯥꯝꯁꯨ ꯂꯩ ꯃꯄꯥꯟꯗꯒꯤ ꯄꯣꯠ ꯄꯨꯔꯛꯇꯨꯅ ꯗꯤꯁꯇ꯭ꯔꯤꯛ ꯑꯁꯤꯗ ꯌꯣꯟꯕ ꯈꯣꯠꯄꯁꯨ ꯃꯌꯥꯝ ꯌꯥꯎꯋꯤ